ꯍꯣꯏ ꯃꯦꯗꯤꯌꯥꯗ ꯎꯠꯂꯤꯕ ꯑꯦꯗꯚꯔꯇꯥꯏꯁꯃꯦꯟ ꯃꯌꯥꯝꯁꯤꯅ ꯀꯥꯅꯕ ꯑꯗꯨꯛꯀꯤ ꯃꯇꯤꯛ ꯄꯤ ꯍꯥꯏꯅ ꯑꯩꯗꯤ ꯈꯟꯖꯩ ꯑꯩꯈꯣꯏꯅ ꯈꯪꯗꯕ ꯎꯗꯕ ꯃꯌꯥꯝ ꯂꯩꯔꯝꯕ ꯃꯌꯥꯝꯗꯣ ꯑꯦꯗꯚꯔꯇꯥꯏꯁ ꯇꯧꯕꯗꯒꯤꯗꯤ ꯁꯤꯅ ꯁꯤꯒꯤꯅꯤ ꯁꯤꯅ ꯁꯤꯒꯤꯅꯤ ꯍꯥꯏꯕ ꯃꯔꯝꯁꯨ ꯈꯪꯕ ꯌꯥꯎꯋꯦ ꯀꯔꯤꯒꯨꯝꯕ ꯑꯩꯈꯣꯏꯅ ꯑꯗꯨꯒꯨꯝꯕ ꯃꯌꯥꯝꯗꯣ ꯌꯦꯡꯗ ꯇꯥꯔꯗꯤ ꯂꯩꯔꯤꯕ ꯃꯥꯡꯗ ꯇꯥꯔꯕ ꯑꯐꯕ ꯄꯣꯠ ꯑꯃꯗꯣ ꯃꯗꯨꯒꯤ ꯀꯥꯅꯕ ꯈꯪꯗ꯭ꯔꯒꯗꯤ ꯑꯩꯈꯣꯏꯅ ꯄꯣꯠꯇꯣ ꯁꯤꯖꯤꯟꯅꯔꯣꯏꯗꯣꯏꯅꯦꯕ ꯑꯗꯨꯅ ꯁꯤꯒꯨꯝꯕ ꯃꯦꯗꯤꯌꯥꯗ ꯎꯠꯂꯤꯕ ꯑꯦꯗꯚꯔꯇꯥꯏꯁ ꯃꯌꯥꯝꯁꯤꯅ ꯑꯩꯈꯣꯏꯗ ꯑꯁꯨꯛꯀꯤ ꯃꯇꯤꯛ ꯀꯥꯅꯕ ꯄꯤ ꯍꯥꯏꯅ ꯑꯩꯗꯤ ꯈꯟꯖꯩ